ꯌꯨꯝ ꯀꯥꯔ ꯂꯥꯏꯔꯤꯛ ꯂꯥꯏꯁꯨꯒꯤ ꯕ꯭ꯌꯨꯖꯤꯅꯦꯁꯀꯤ ꯐꯥꯔꯃꯤꯡ ꯇꯧꯕꯒꯤ ꯄꯥꯔꯁꯣꯅꯦꯜꯗ ꯑꯩꯅ ꯂꯣꯟ ꯂꯧꯒꯦ ꯍꯥꯏꯅꯁꯨ ꯈꯟꯗꯦ ꯂꯧꯈꯤꯕꯁꯨ ꯂꯩꯇꯦ ꯃꯔꯝꯗꯤ ꯑꯩꯅ ꯏꯁꯥꯅ ꯇꯥꯟꯖꯔꯒ ꯏꯁꯥꯒꯤ ꯄꯥꯔꯁꯣꯅꯦꯜ ꯑꯣꯏꯕ ꯊꯕꯛ ꯑꯗꯨ ꯁꯤꯖꯤꯟꯅꯒꯦ ꯈꯟꯕꯒꯤꯗꯃꯛꯇ ꯂꯣꯟ ꯂꯧꯗꯕꯅꯤ